ꯍꯧꯖꯤꯛꯀꯥꯟꯒꯤ ꯌꯨꯒꯁꯦ ꯑꯉꯥꯡ ꯑꯉꯥꯡꯗꯒꯤ ꯑꯍꯟ ꯐꯥꯎꯕ ꯁꯥꯏꯒꯟ ꯍꯥꯏꯕꯁꯦ ꯀꯅꯥꯁꯨ ꯌꯨꯁ ꯇꯧꯅꯤꯡꯗꯦ ꯃꯔꯃꯗꯤ ꯑꯩꯈꯣꯏꯁꯦ ꯍꯛꯆꯥꯡꯁꯤꯗ ꯅꯨꯡꯉꯥꯏꯕ ꯄꯥꯝꯕꯁꯤꯡ ꯈꯛꯇ ꯑꯣꯏꯕꯅꯤꯅ ꯁꯥꯏꯀꯟꯁꯦ ꯌꯨꯁ ꯇꯧꯕꯁꯨ ꯄꯥꯛ ꯇꯧꯗ꯭ꯔꯦ ꯌꯨꯁ ꯇꯧꯒꯗꯧꯕꯁꯨ ꯃꯤ ꯃꯌꯥꯝꯁꯦ ꯏꯀꯥꯏ ꯀꯔꯤꯒꯤꯔ ꯍꯥꯏꯔꯒ ꯀꯥꯔ ꯇꯣꯡꯕꯅ ꯍꯦꯟꯅ ꯋꯥꯈꯜ ꯅꯨꯡꯉꯥꯏꯕꯒꯨꯝ ꯃꯣꯏꯁꯦ ꯈꯜꯂꯦ ꯑꯗꯨꯕꯨ ꯔꯦꯂꯤꯇꯤꯗ ꯆꯦꯛ ꯇꯧꯕ ꯀꯥꯟꯗꯗꯤ ꯍꯦꯜꯠꯇ ꯆꯦꯛ ꯇꯧꯕ ꯀꯥꯟꯗꯗꯤ ꯁꯥꯏꯀꯟ ꯊꯧꯔꯒ ꯍꯛꯆꯥꯡꯁꯦ ꯑꯗꯨꯃꯨꯛꯀꯤ ꯀꯥꯟꯅꯩ ꯍꯥꯏꯕꯁꯦ ꯈꯪꯂꯛꯑꯦ ꯃꯔꯝꯗꯤ ꯁꯥꯏꯀꯜꯁꯦ ꯊꯧꯕ ꯀꯥꯟꯁꯤꯗ ꯑꯩꯈꯣꯏꯁꯦ ꯕ꯭ꯂꯗ ꯁꯥꯔꯀꯨꯂꯦꯁꯟ ꯑꯃꯁꯨꯡ ꯑꯩꯈꯣꯏꯒꯤ ꯕꯣꯗꯤ ꯃꯨꯕꯃꯦꯟ ꯑꯃꯁꯨꯡ ꯑꯩꯈꯣꯏꯒꯤ ꯁꯔꯨ ꯂꯣꯏꯅꯃꯛꯁꯤꯒꯤ ꯁꯥꯏꯀꯜꯁꯦ ꯊꯧꯔꯒ ꯂꯣꯏꯅꯃꯛ ꯑꯩꯈꯣꯏ ꯍꯛꯆꯥꯡꯁꯦ ꯐꯤꯠ ꯇꯥꯍꯜꯂꯤꯕꯅꯦ ꯀꯔꯤꯒꯤꯔ ꯃꯤ ꯑꯇꯣꯞꯄ ꯁ꯭ꯇꯦꯠꯇꯗꯤ ꯑꯇꯣꯞꯄ ꯀꯟꯇ꯭ꯔꯤꯔꯣꯝ ꯔꯣꯝꯗꯗꯤ ꯃꯣꯏꯁꯦ ꯏꯅꯥꯛ ꯌꯥꯃ ꯈꯨꯜꯂꯕꯁꯨ ꯖꯥꯔꯤꯃꯈꯩꯗꯤ ꯃꯣꯏꯁꯦ ꯀꯥꯔ ꯀꯥꯔꯁꯦ ꯇꯣꯡꯗꯅꯤꯡꯉꯥꯏ ꯍꯣꯠꯅꯩ ꯃꯔꯝꯗꯤ ꯃꯣꯏ ꯍꯛꯆꯥꯡꯒꯤ ꯀꯥꯟꯅꯕ ꯁꯥꯏꯒꯟ ꯊꯧꯕꯁꯤꯅ ꯍꯛꯆꯥꯡꯗ ꯀꯥꯟꯅꯩ ꯍꯥꯏꯕꯅ ꯃꯣꯏꯗꯤ ꯏꯅꯥꯛ ꯈꯨꯟꯕꯁꯤꯡꯁꯨ ꯁꯥꯏꯒꯟ ꯑꯇꯥꯡ ꯑꯇꯥꯡꯕ ꯂꯩꯔꯒ ꯃꯣꯏꯁꯦ ꯁꯥꯏꯒꯟ ꯊꯧꯔꯒ ꯕꯣꯗꯤ ꯁꯦꯝꯅꯉꯥꯏꯁꯦ ꯍꯛꯆꯥꯡ ꯁꯦꯝꯅꯉꯥꯏ ꯇꯧꯏ ꯑꯗꯨꯕꯨ ꯑꯄꯪꯕ ꯈꯔꯗꯤ ꯀꯥꯔ ꯊꯧꯔꯒ ꯋꯥꯈꯜ ꯅꯨꯡꯉꯥꯏ ꯀꯥꯔ ꯊꯧꯔꯒ ꯂꯦꯝꯃꯦ ꯍꯥꯏꯅ ꯈꯟꯕꯅ ꯃꯣꯏꯁꯦ ꯁꯥꯏꯀꯜꯒꯤ ꯕꯦꯅꯤꯐꯤꯠꯁꯦ ꯀꯔꯤꯁꯨ ꯈꯪꯗꯦ ꯑꯣꯕꯔ ꯑꯣꯜ ꯍꯧꯖꯤꯛ ꯌꯦꯡꯅꯕꯁꯤꯗ ꯊꯥꯏꯅ ꯃꯃꯥꯡꯗꯗꯤ ꯑꯩꯈꯣꯏ ꯁꯐꯀꯨꯜ ꯀꯥꯔꯛꯄ ꯃꯇꯝ ꯃꯇꯝꯗꯗꯤ ꯇꯨ ꯊꯥꯎꯖꯟ ꯇ꯭ꯋꯦꯟꯇꯤ ꯇ꯭ꯋꯦꯟꯇꯤ ꯐꯥꯎꯕ ꯃꯅꯨꯡꯁꯤꯗ ꯁ꯭ꯇꯨꯗꯦꯟꯁꯤꯡꯁꯦ ꯑꯌꯥꯝꯕ ꯃꯣꯏꯁꯦ ꯈꯣꯡꯅ ꯆꯠꯄꯁꯤꯡꯁꯨ ꯁ꯭ꯀꯨꯜ ꯌꯥꯝ ꯂꯥꯞꯂꯕꯁꯨ ꯈꯣꯡꯅ ꯆꯠꯄ ꯄ꯭ꯂꯁ ꯁꯥꯏꯀꯜꯁꯤꯗ ꯑꯗꯨꯝ ꯃꯣꯏꯁꯦ ꯑꯦꯛꯁꯔꯁꯥꯏꯁ ꯑꯣꯏꯅ ꯁꯥꯏꯀꯜꯁꯦ ꯑꯌꯥꯝꯕ ꯌꯨꯁ ꯇꯧꯅꯔꯝꯃꯤ ꯑꯗꯨꯕꯨ ꯍꯧꯖꯤꯛ ꯀꯥꯅꯗꯤ ꯁꯥꯏꯒꯟ ꯌꯨꯁ ꯇꯧꯕꯒꯤ ꯃꯍꯨꯠꯇ ꯕꯦꯟ ꯁꯥꯔꯕꯤꯁ ꯀꯥꯔꯗ ꯊꯤꯟꯕꯤꯕ ꯑꯗꯨꯃꯥꯏꯅ ꯕꯁ ꯁꯥꯔꯕꯤꯁ ꯑꯁꯨꯃꯥꯏ ꯇꯧꯕꯒꯤ ꯁꯥꯏꯒꯟ ꯌꯨꯁ ꯇꯧꯕꯒꯤ ꯁꯥꯏꯀꯜꯁꯦ ꯃꯥꯒꯤ ꯕꯦꯅꯤꯐꯤꯠꯁꯦ ꯃꯊꯪ ꯃꯊꯪꯒꯤ ꯃꯥꯡꯂꯛꯈ꯭ꯔꯦ ꯑꯗꯨꯅ ꯌꯥꯔꯒꯗꯤ ꯑꯩꯈꯣꯏ ꯍꯧꯒꯠꯂꯛꯂꯤꯕ ꯑꯉꯥꯡꯁꯤꯡꯁꯨ ꯍꯧꯖꯤꯛ ꯃꯃꯥ ꯃꯄꯥꯁꯤꯡꯅ ꯀꯔꯝ ꯍꯥꯏꯅ ꯇꯝꯕꯤꯒꯦꯔ ꯍꯥꯏꯔꯒ ꯁꯥꯏꯒꯟ ꯊꯧꯕꯒꯤ ꯕꯦꯅꯤꯐꯤꯠꯁꯤꯡꯁꯦ ꯑꯉꯥꯡ ꯃꯌꯥꯝꯗꯁꯨ ꯑꯦꯋꯤꯌꯔ ꯑꯣꯏꯍꯜꯂꯒ ꯃꯣꯏꯁꯦ ꯏꯅꯥꯛ ꯈꯨꯟꯕꯒꯤ ꯔꯤꯄ꯭ꯔꯦꯖꯦꯟ ꯇꯧꯗꯕꯤꯗ ꯏꯅꯥꯛ ꯈꯨꯟꯕꯁꯨ ꯂꯥꯏꯔꯕꯁꯨ ꯁꯥꯏꯒꯟ ꯊꯧꯔꯒ ꯍꯥꯛꯆꯥꯡꯗ ꯑꯗꯨꯃꯨꯛ ꯀꯥꯅꯅꯩ ꯍꯥꯏꯕꯁꯦ ꯁ꯭ꯇꯨꯗꯦꯟ ꯃꯌꯥꯝꯗꯁꯨ ꯑꯦꯋꯤꯌꯔ ꯇꯧꯕ ꯃꯃꯥ ꯃꯄꯥꯗꯁꯨ ꯑꯦꯋꯤꯌꯔ ꯇꯧꯔꯒ ꯁꯥꯏꯒꯟ ꯁꯥꯏꯒꯟ ꯆꯠꯅꯕꯤꯁꯦ ꯑꯃꯨꯛꯀ ꯍꯟꯁꯦ ꯍꯥꯏꯕꯁꯦ ꯃꯌꯥꯝꯗ ꯏꯟꯀꯔꯦꯖ ꯇꯧꯖꯕꯅꯤ